ꯌꯨꯅꯤꯚꯔꯁꯀꯤ ꯃꯇꯥꯡꯗ ꯋꯥꯁꯛ ꯈꯔ ꯄꯥꯎꯈꯨꯝ ꯄꯤꯕ ꯉꯝꯗꯕ ꯑꯃꯁꯨꯡ ꯍꯦꯟꯅ ꯊꯤꯒꯠꯄꯒꯤ ꯃꯊꯧ ꯇꯥꯕ ꯑꯗꯨꯗꯤ ꯑꯁꯤꯅꯤ ꯗꯥꯛ ꯃꯦꯇꯔ ꯑꯃꯁꯨꯡ ꯗꯥꯛ ꯏꯅꯔꯖꯤ ꯃꯈꯣꯏ ꯑꯅꯤ ꯑꯁꯤ ꯍꯦꯟꯅ ꯊꯤꯒꯠꯂꯒ ꯑꯈꯪ ꯑꯍꯩꯁꯤꯡꯅ ꯊꯤꯔꯒ ꯃꯁꯤꯕꯨ ꯁꯤꯖꯤꯟꯅꯕ ꯌꯥꯗ꯭ꯔꯤꯕ ꯑꯁꯤ ꯌꯥꯍꯟꯕ ꯗꯔꯀꯥꯔ ꯑꯣꯏ